ꯃꯅꯤꯄꯨꯔ ꯂꯣꯟꯒꯤ ꯑꯩꯅ ꯄꯥꯝꯂꯤꯕ ꯑꯈꯟꯅꯕ ꯃꯁꯛ ꯍꯥꯏꯔꯒꯗꯤ ꯑꯩꯈꯣꯏꯅ ꯃꯅꯤꯄꯨꯔꯁꯤꯗ ꯂꯩꯔꯒ ꯌꯥꯝꯅ ꯄꯤꯛꯄ ꯃꯐꯝ ꯑꯣꯏꯖꯔꯒꯁꯨ ꯑꯩꯈꯣꯏ ꯄ꯭ꯔꯖꯥ ꯃꯌꯥꯝ ꯑꯃ ꯔꯦꯂꯤꯖꯟ ꯃꯌꯥꯝ ꯈꯥꯏꯗꯣꯛꯑꯒ ꯂꯩꯔꯒꯁꯨ ꯃꯌꯥꯝꯅ ꯂꯣꯟ ꯑꯃꯈꯛꯇ ꯉꯥꯡꯅꯔꯒ ꯌꯥꯝꯅ ꯍꯔꯥꯎ ꯅꯨꯡꯉꯥꯏꯅ ꯂꯩꯃꯤꯟꯅꯕꯁꯦ ꯌꯥꯝꯅꯁꯨ ꯄꯥꯝꯖꯩ ꯑꯗꯨꯒ ꯑꯩꯈꯣꯏꯒꯤ ꯃꯅꯤꯄꯨꯔꯁꯦ ꯌꯥꯝꯅ ꯄꯤꯛꯄ ꯃꯐꯝ ꯑꯣꯏꯖꯔꯒꯁꯨ ꯃꯌꯥꯝꯒꯤ ꯄꯨꯟꯐꯝ ꯑꯣꯏꯔꯒꯁꯨ ꯁꯤꯗ ꯑꯩꯈꯣꯏꯒꯤ ꯈꯨꯟ ꯈꯨꯟ ꯀꯌꯥꯗꯒꯤ ꯂꯥꯛꯑꯒ ꯃꯌꯥꯝꯁꯦ ꯄꯨꯜꯂꯒ ꯁꯤꯗ ꯍꯔꯥꯎ ꯇꯌꯥꯝꯅ ꯂꯩꯔꯒ ꯁꯤꯗ ꯑꯃꯒ ꯑꯃꯒ ꯅꯨꯡꯁꯤ ꯆꯥꯟꯅꯅ ꯂꯩꯃꯤꯟꯅꯕꯁꯦ ꯌꯥꯝꯅ ꯄꯥꯝꯖꯩ